ꯑꯈꯣꯏꯒꯤ ꯏꯝꯐꯥꯜ ꯋꯦꯁꯇ ꯍꯧꯖꯤꯛ ꯆꯤꯜꯗ꯭ꯔꯦꯟ ꯍꯣꯝ ꯂꯩ ꯑꯗꯩ ꯑꯣꯜ ꯑꯦꯖ ꯍꯣꯝ ꯂꯩꯔꯤ ꯑꯗꯒꯤ ꯑꯈꯣꯏꯒꯤ ꯀꯃ꯭ꯌꯨ ꯀꯃ꯭ꯌꯨꯅꯤꯇꯤ ꯃꯤꯁꯤꯡꯅ ꯄꯦ ꯑꯗꯨꯝ ꯃꯇꯦꯡ ꯄꯥꯡꯕꯤ ꯄꯩꯁꯥ ꯑꯗꯒꯤ ꯑꯆꯧ ꯑꯁꯥꯡꯁꯤꯡ ꯑꯦꯝ ꯑꯦꯜ ꯑꯦ ꯃꯤꯅꯤꯁꯇꯔꯁꯤꯡꯅꯁꯨ ꯑꯗꯨꯝ ꯃꯇꯦꯡ ꯄꯥꯡꯕꯤꯔꯏ ꯈꯣꯠꯂꯏ ꯑꯗꯨꯒ ꯆꯥꯎꯈꯠꯅꯕ ꯑꯗꯨꯝ ꯁꯦꯝꯕꯤꯕ ꯃꯌꯥꯝ ꯆꯪꯉꯒ ꯑꯗꯨꯝ ꯍꯣꯠꯅꯃꯤꯝꯃꯅꯩ